ꯍꯜꯂꯣ ꯁꯤ ꯏꯁꯩꯒꯤ ꯑꯣꯖꯥ ꯑꯃꯔꯖꯤꯠ ꯍꯥꯏꯕꯗꯣ ꯅꯠꯇ꯭ꯔꯣ ꯑꯩꯈꯣꯏꯒꯤ ꯑꯉꯥꯡ ꯑꯃ ꯏꯁꯩ ꯇꯝꯒꯦꯅ ꯈꯥꯡꯕ ꯉꯝꯗ꯭ꯔꯕ ꯑꯗꯣ ꯏꯁꯩꯁꯦ ꯀꯔꯝ ꯀꯔꯝꯕ ꯏꯁꯩ ꯂꯩꯒꯦꯅ ꯑꯗꯨꯒ ꯊꯥꯗ ꯐꯤꯅ ꯀꯌꯥꯅꯣ ꯑꯣ ꯑꯗꯨꯗꯤ ꯑꯗꯨꯝ ꯊꯥꯔꯛꯄ ꯌꯥꯔꯗ꯭ꯔꯣ ꯑꯣ ꯑꯗꯨꯗꯤ ꯐꯔꯦ ꯐꯔꯦ ꯑꯗꯨꯗꯤ ꯊꯥꯔꯛꯑꯝꯗꯥꯏꯗ ꯑꯃꯨꯛ ꯀꯣꯜ ꯇꯧꯔꯛꯑꯒꯦ